ꯑꯩꯅ ꯈꯪꯖꯕ ꯅꯠꯇ꯭ꯔꯒ ꯇꯝꯖꯕ ꯑꯩꯕꯨ ꯃꯇꯦꯡ ꯄꯤꯕꯤꯕ ꯑꯗꯨꯗꯤ ꯑꯩꯅ ꯌꯦꯛꯄ ꯃꯇꯝꯗ ꯍꯥꯊꯨ ꯍꯥꯊꯨ ꯅꯠꯇ꯭ꯔꯒ ꯊꯨꯅ ꯌꯦꯛꯇꯕꯤꯗ ꯅꯤꯡꯁꯤꯡꯗꯨꯅ ꯈꯟꯗꯨꯅ ꯑꯩꯅ ꯀꯔꯤ ꯏꯕꯅꯣ ꯍꯥꯏꯕꯁꯦ ꯐꯖꯅ ꯈꯜꯂꯒ ꯌꯦꯛꯄ ꯑꯗꯨꯗꯨꯅ ꯈ꯭ꯋꯥꯏꯗꯒꯤ ꯐꯖꯩ ꯑꯗꯨꯒ ꯑꯁꯤꯗꯣ ꯑꯩꯅ ꯀꯅꯥꯗꯒꯤ ꯈꯪꯕ꯭ꯔ ꯍꯥꯏꯔꯗꯤ ꯑꯩꯒꯤ ꯁꯤꯅꯤꯌꯔ ꯈꯣꯏ ꯃꯣꯏꯅ ꯌꯦꯛꯄ ꯍꯩꯕ ꯃꯤꯈꯣꯏ ꯑꯗꯨꯅ ꯇꯝꯕꯤꯌꯦ ꯅꯠꯇ꯭ꯔꯒ ꯑꯣꯟꯂꯥꯏꯟ ꯁꯣꯔꯁꯦꯁ ꯍꯥꯏꯔꯗꯤ ꯌꯨꯇꯨꯕꯇ ꯑꯗꯨꯝ ꯐꯪꯖꯒꯅꯤ